ꯏꯁꯥꯁꯦ ꯑꯍꯥꯡꯕ ꯃꯇꯝꯗ ꯐꯣꯟ ꯃꯦꯠꯄ ꯇꯤ ꯚꯤ ꯌꯦꯡꯕ ꯑꯗꯒꯤ ꯑꯉꯥꯡ ꯂꯛꯅꯕ ꯑꯉꯥꯡ ꯂꯛꯅꯕ ꯂꯣꯏꯔꯒ ꯍꯥꯏꯗꯤ ꯍꯨꯏꯁꯤꯡ ꯄꯨꯊꯣꯛꯄ ꯑꯗꯒꯤ ꯃꯦꯟ ꯑꯣꯏꯅ ꯑꯩꯍꯥꯛꯇꯤ ꯃꯤ ꯇꯨꯃꯤꯟꯅ ꯂꯩꯕ ꯃꯤꯁꯦ ꯑꯩꯍꯥꯛꯅ ꯆꯪꯉꯒ ꯈꯪꯍꯟ ꯈꯣꯠꯍꯟꯕꯁꯤ ꯌꯥꯝ ꯄꯥꯝꯖꯩ